ꯑꯩꯅ ꯍꯟꯗꯛ ꯀꯩꯅꯣ ꯕꯤꯛ ꯕꯤꯂꯤꯌꯟ ꯑꯃꯥꯖꯣꯟꯒꯤ ꯕꯤꯛ ꯕꯤꯂꯤꯌꯟ ꯗꯦꯗ ꯑꯩꯅ ꯍꯟꯗꯛ ꯂꯦꯞꯇꯣꯞ ꯑꯩꯆ ꯄꯤ ꯄꯦꯚꯤꯂꯤꯌꯟ ꯑꯃ ꯀꯛꯄꯅꯦꯕ ꯑꯗꯨꯗꯒꯤ ꯃꯥꯖꯦ ꯀꯛꯑꯕ ꯃꯇꯨꯡꯗ ꯑꯩꯅ ꯗꯤꯂꯤꯚꯔꯤꯁꯦ ꯑꯩꯅ ꯑꯦꯛꯁꯄꯦꯛ ꯇꯧꯔꯃꯤꯖꯦ ꯃꯣꯏꯅ ꯊꯥꯔꯛꯏꯁꯦ ꯐꯣꯔꯇꯤꯟ ꯗꯦꯁꯀꯤ ꯊꯥꯔꯛꯄꯅꯦ ꯑꯗꯨꯗ ꯐꯣꯔꯇꯤꯟ ꯗꯦꯖꯇꯣ ꯌꯧꯗ꯭ꯔꯤꯉꯩꯗ ꯇꯨꯌꯦꯜꯞ ꯗꯦꯖꯇ ꯑꯣꯏꯅ ꯊꯤꯟꯕꯤꯔꯛꯑꯦ ꯅꯨꯃꯤꯠ ꯑꯅꯤꯁꯨ ꯉꯟꯈꯠꯄꯤꯔꯦ ꯑꯃꯁꯨꯡ ꯑꯩꯅ ꯍꯥꯟꯅ ꯁꯤꯖꯤꯟꯅꯔꯝꯕ ꯗꯦꯜꯒꯤ ꯗꯦꯜꯒꯤ ꯗꯦꯜꯒꯤꯗꯨꯗꯒꯤꯗꯤ ꯌꯥꯝꯅ ꯈꯦꯠꯅꯔꯦ ꯀꯩꯒꯤꯅꯣ ꯍꯥꯏꯕꯗ ꯁꯥꯇ꯭ꯔꯒꯤꯁꯨ ꯌꯥꯝꯅ ꯅꯨꯡꯉꯥꯏꯔꯦ ꯁꯤꯖꯤꯟꯅꯕꯗ ꯂꯦꯞꯇꯣꯞꯁꯦ ꯑꯃꯁꯨꯡ ꯒꯦꯝ ꯀꯩꯀꯥ ꯁꯥꯟꯅꯕꯗꯁꯨ ꯅꯨꯡꯉꯥꯏꯔꯦ ꯃꯥꯏꯗꯤ ꯔꯥꯏꯖꯦꯟ ꯌꯥꯎꯔꯛꯑꯕꯅꯤꯅ ꯑꯃꯁꯨꯡ ꯗꯤꯁꯄ꯭ꯂꯦꯁꯦ ꯄꯥꯛꯄꯁꯨ ꯍꯦꯜꯂꯤ ꯑꯗꯨꯗꯒꯤ ꯑꯃꯣꯂꯦꯠꯁꯨ ꯑꯣꯏꯔꯦ ꯃꯥꯒꯤ ꯗꯤꯁꯄ꯭ꯂꯦꯁꯦ ꯑꯗꯨ ꯑꯩꯒꯤ ꯑꯣꯏꯅꯗꯤ ꯁꯤꯁꯤꯅ ꯌꯥꯝꯅ ꯅꯨꯡꯉꯥꯏꯕ ꯍꯦꯜꯂꯤ ꯑꯩꯉꯣꯟꯗꯁꯨ ꯆꯥꯟꯅꯕꯁꯨ ꯍꯦꯜꯂꯦ ꯑꯩꯉꯣꯟꯗ ꯁꯥꯇ꯭ꯔꯁꯤꯡꯒꯤꯗꯁꯨ ꯌꯥꯝꯅꯁꯨ ꯅꯨꯡꯉꯥꯏꯔꯦꯗꯅ ꯑꯗꯨꯗꯨꯅ ꯁꯤꯒꯤꯁꯤ ꯃꯌꯥꯝꯁꯨ ꯄꯥꯝꯃꯒꯗꯤ ꯀꯩꯅꯣꯒꯤꯁꯤꯗ ꯉꯥꯏꯊꯣꯛ ꯉꯥꯏꯁꯤꯟ ꯇꯧꯔꯒ ꯑꯗꯨꯝ ꯕꯤꯛ ꯕꯤꯂꯤꯌꯟ ꯗꯦꯕꯨ ꯑꯣꯏꯒꯦꯔꯥ ꯍꯟꯗꯛ ꯂꯥꯛꯏꯕ ꯗꯤꯋꯥꯂꯤꯗꯕꯨ ꯑꯣꯏꯒꯦꯔꯥ ꯑꯗꯨꯝ ꯃꯌꯥꯝꯁꯨ ꯀꯛꯅꯕ ꯇꯧꯕꯤꯌꯨ ꯑꯩꯒꯤ ꯑꯣꯏꯅ ꯑꯩꯒꯤ ꯑꯣꯏꯅ ꯁꯥꯏꯠꯇꯒꯤꯗꯤ ꯑꯁꯤꯒꯤꯁꯦ ꯌꯥꯝꯅ ꯅꯨꯡꯉꯥꯏꯅ ꯈꯜꯂꯦ